ꯍꯂꯣ ꯑꯥꯎ ꯀꯅꯥ ꯑꯣꯏꯕꯤꯔꯕ ꯑꯧ ꯃꯥꯅꯦ ꯗꯣꯛꯇꯔ ꯃꯥꯂꯦꯝꯉꯥꯟꯕꯤꯅꯦ ꯀꯅꯥ ꯑꯣꯏꯕꯤꯔꯕꯅꯣ ꯀꯔꯤ ꯃꯃꯤꯡ ꯀꯧꯕꯒꯦ ꯀꯔꯥꯏꯗꯒꯤ ꯑꯣꯏꯕꯤꯔꯕꯅꯣ ꯑꯣ ꯇꯥꯡ ꯀꯌꯥꯒꯤ ꯑꯣꯏꯕꯤꯔꯕꯅꯣ ꯑꯣ ꯎꯝ ꯑꯣ ꯂꯥꯛꯂꯤꯕ ꯐ꯭ꯔꯥꯏꯗꯦ ꯅꯨꯃꯤꯠꯁꯤꯗ ꯍꯣꯏ ꯁꯣꯝꯒꯤ ꯑꯦꯄꯣꯏꯟꯃꯦꯟꯁꯦ ꯏꯁꯟꯖꯔꯒꯦꯕꯀꯣ ꯑꯗꯣ ꯀꯔꯤ ꯀꯔꯤ ꯑꯣꯏꯅ ꯅꯨꯡꯉꯥꯏꯇꯕꯅꯣ ꯏꯁꯥꯒꯤ ꯆꯥꯎꯔꯥꯛꯄꯗꯣ ꯑꯃꯨꯛꯇꯪ ꯍꯥꯏꯕꯤꯌꯨ ꯍꯥꯏꯕꯗꯤ ꯍꯧꯖꯤꯛ ꯆꯥꯎꯔꯥꯛꯄ ꯈꯪꯉꯒꯗꯤ ꯍꯌꯦꯡ ꯍꯦꯛ ꯂꯥꯛꯄꯒꯀꯣ ꯇꯧꯕ ꯌꯥꯕ ꯀꯔꯤ ꯀꯔꯤꯅꯣ ꯇꯦꯁ ꯑꯣꯏꯔꯣ ꯑꯦꯛꯖꯥꯃꯤꯅꯦꯁꯟ ꯑꯣꯏꯔꯣ ꯇꯧꯅꯕ ꯆꯥꯎꯔꯥꯛꯄ ꯏꯁꯥ ꯅꯨꯡꯉꯥꯏꯇ꯭ꯔꯤꯁꯦ ꯀꯔꯤꯅꯣ ꯍꯥꯏꯕꯗꯣ ꯑꯃꯨꯛꯇꯪ ꯍꯥꯏꯕꯤꯌꯨ ꯎꯝ ꯎꯝ ꯑꯣ ꯀꯌꯥꯝ ꯀꯨꯏꯔꯒꯦ ꯇꯧꯔꯤꯁꯤꯕꯣ ꯑꯣ ꯑꯣ ꯌꯨꯒꯗꯤ ꯊꯛꯄꯤꯕ꯭ꯔ ꯎꯝ ꯑꯗꯨꯒꯤ ꯑꯣꯏꯕ ꯇꯥꯔꯒꯗꯤ ꯃꯔꯛ ꯃꯔꯛꯇ ꯆꯥꯕ ꯊꯛꯄꯗꯤ ꯑꯩꯈꯣꯏꯒꯤ ꯐꯦꯇꯤ ꯑꯣꯏꯕ ꯌꯥꯝꯅ ꯊꯥꯎꯔꯦꯛꯀꯨꯝꯕ ꯁꯥ ꯌꯦꯟꯒꯨꯝꯕ ꯍꯥꯏꯕ ꯇꯥꯔꯦ ꯁꯤꯒꯨꯝꯕꯁꯤꯁꯨ ꯑꯗꯨꯝ ꯈꯔ ꯇꯣꯏꯅ ꯆꯥꯕꯤꯕ ꯃꯥꯜꯂꯦ ꯆꯥꯕ꯭ꯔ ꯀꯃꯥꯏꯅ ꯇꯧꯕꯒꯦ ꯎꯝ ꯑꯣ ꯑꯗꯨ ꯑꯣꯏꯕ ꯇꯥꯔꯒꯗꯤ ꯏꯁꯥꯁꯦ ꯈ꯭ꯋꯥꯏ ꯏꯍꯥꯟ ꯍꯥꯟꯕꯗ ꯆꯥꯕ ꯊꯛꯄꯒꯤ ꯍꯩꯅꯕꯤꯁꯤꯃ ꯁꯦꯝꯗꯣꯛꯄ ꯑꯃꯗꯤ ꯗꯔꯀꯥꯔ ꯑꯣꯏꯌꯦꯕꯀꯣ ꯍꯥꯏꯕꯗꯤ ꯍꯛꯆꯥꯡ ꯑꯁꯦ ꯍꯛꯆꯥꯡ ꯐꯕ ꯍꯥꯏꯕꯁꯤꯅ ꯏꯔꯟꯅꯤ ꯍꯥꯏꯅꯔꯤꯕꯅꯤ ꯍꯛꯆꯥꯡ ꯐꯕꯁꯦ

ꯎꯝ

ꯑꯣ ꯑꯩꯒꯤ ꯑꯦꯗ꯭ꯔꯦꯁꯇꯤ ꯀꯥꯡꯄꯣꯛꯄꯤ ꯕꯖꯥꯔꯗ ꯂꯩꯕꯅꯦꯕꯀꯣ ꯑꯩꯈꯣꯏꯒꯤ ꯑꯩꯒꯤ ꯑꯗꯨꯝ ꯐꯥꯔꯃꯥꯁꯤ ꯏꯁꯥꯒꯤ ꯑꯦꯝ ꯑꯦꯁ ꯐꯥꯔꯃꯥꯁꯤꯅ ꯂꯩꯕꯅꯦꯕꯀꯣ ꯑꯗꯨꯗ ꯑꯩ ꯏꯁꯥꯒꯤ ꯀꯩꯅꯣ ꯑꯣꯏꯅ ꯐꯝꯕꯅꯦꯕꯀꯣ ꯑꯗꯨꯗ ꯑꯣꯏꯅ ꯑꯗꯨꯝ ꯂꯥꯛꯄꯤꯔꯣ ꯑꯗꯨꯒ ꯂꯥꯛꯑꯝꯗꯥꯏꯗ ꯑꯗꯨꯝ ꯐꯣꯟ ꯇꯧꯕꯤꯔꯛꯑꯣ ꯑꯩꯒꯤ ꯑꯦꯁꯤꯁꯇꯦꯟꯅ ꯑꯗꯨꯝ ꯄꯥꯏꯈꯠꯆꯔꯛꯀꯅꯤ ꯉꯁꯤꯇꯕꯨ ꯑꯩꯅ ꯄꯥꯏꯕꯒꯤ ꯋꯥꯅꯦꯕꯀꯣ ꯑꯗꯨꯃꯥꯏꯅ ꯇꯧ ꯄꯨꯡ ꯇꯔꯥꯗ ꯂꯥꯛꯄꯤꯌꯣ ꯑꯣ ꯑꯣ ꯌꯥꯔꯅꯤ ꯌꯥꯔꯅꯤ ꯂꯣꯏꯅꯃꯛ ꯑꯗꯨ ꯅꯨꯃꯤꯠꯇꯨꯗ ꯏꯁꯥꯒꯤꯗ ꯌꯦꯡꯕ ꯌꯥꯔꯅꯤ ꯑꯗꯨꯃꯥꯏꯅ ꯑꯗꯨꯝ ꯇꯧꯕꯤꯔꯣ ꯊꯝꯖꯔꯒꯦ ꯊꯝꯖꯔꯒꯦ